ꯇꯥꯡ ꯇꯔꯥ ꯊꯥ ꯃꯔꯤ ꯆꯍꯤ ꯂꯤꯁꯤꯡ ꯑꯅꯤꯒ ꯇꯔꯥꯅꯤꯊꯣꯏ ꯇꯥꯡ ꯑꯃ ꯊꯥ ꯑꯅꯤ ꯆꯍꯤ ꯂꯤꯁꯤꯡ ꯑꯅꯤ ꯇꯥꯡ ꯑꯍꯨꯝ ꯊꯥ ꯇꯔꯨꯛ ꯆꯍꯤ ꯂꯤꯁꯤꯡ ꯑꯅꯤꯒ ꯇꯔꯥ ꯇꯥꯡ ꯇꯔꯨꯛ ꯊꯥ ꯑꯃ ꯆꯍꯤ ꯂꯤꯁꯤꯡ ꯑꯅꯤꯒ ꯅꯤꯄꯥꯟ ꯇꯥꯡ ꯀꯨꯟ ꯊꯥ ꯇꯔꯥ ꯆꯍꯤ ꯂꯤꯁꯤꯡ ꯑꯃꯒ ꯀꯨꯟꯅꯤꯊꯣꯏ